ꯊꯣꯏꯕꯤ ꯀꯩꯅꯣ ꯇꯧꯁꯤꯔ ꯀꯣꯏꯔꯨꯁꯤꯔꯣ ꯐꯤꯂꯝ ꯑꯃ ꯌꯦꯡꯉꯨꯁꯦ ꯑꯣ ꯀꯔꯤ ꯅꯨꯃꯤꯠꯇ ꯁꯪꯒꯗꯃꯣ ꯑ ꯑꯗꯣ ꯅꯣꯡꯃꯗꯤ ꯑꯩꯈꯣꯏꯁꯨ ꯀꯣꯏꯊꯣꯛꯎꯕ ꯌꯥꯏꯌꯦ ꯐꯤꯂꯝ ꯑꯃ ꯌꯦꯡꯉꯨꯁꯦ ꯑꯉꯥꯡꯈꯩꯁꯨ ꯄꯣꯔꯛꯑꯣ ꯑꯗꯨꯒ ꯑꯗꯨꯝ ꯌꯦꯡꯃꯤꯟꯅꯁꯦ ꯑ ꯑꯗꯣ ꯑꯉꯥꯡꯈꯩ ꯍꯥ ꯎꯁꯥ ꯍꯣꯜꯗ ꯌꯦꯡꯉꯨꯁꯦ ꯎꯁꯥ ꯎꯁꯥ ꯍꯣꯜꯗ ꯌꯦꯡꯉꯨꯁꯦ ꯑꯗꯨꯒ ꯀꯔꯤꯗꯧꯕ ꯉꯁꯤ ꯑꯉꯥꯡ ꯃꯈꯩꯗꯣ ꯌꯥꯒꯗ꯭ꯔꯣ ꯂꯣꯏꯅ ꯄꯨꯔꯛꯄ ꯎꯝ ꯑꯗꯨ ꯅꯪ ꯀꯔꯤ ꯅꯨꯃꯤꯠꯇ ꯁꯪꯒꯗꯃꯣ ꯅꯪ ꯀꯔꯤ ꯅꯨꯃꯤꯠꯇ ꯏꯌꯥꯇ ꯌꯥꯏꯌꯦ ꯑꯗꯨꯗꯤ ꯅꯣꯡꯃ ꯆꯠꯂꯨꯁꯦ ꯑꯩꯈꯣꯏꯁꯨ ꯆꯠꯇꯕ ꯀꯨꯏꯔꯦ ꯄꯨꯟꯁꯤꯔꯣꯟꯅꯤ ꯌꯦꯡꯒꯗꯃꯤ ꯈꯔꯁꯨ ꯊꯣꯛ ꯆꯠꯂꯗꯤꯀꯣ ꯋꯥꯈꯟ ꯒ꯭ꯌꯥꯟ ꯊꯣꯛꯏ ꯁꯨꯝ ꯏꯃꯨꯡꯗ ꯁꯨꯝ ꯂꯩꯁꯟꯕꯁꯨ ꯅꯨꯡꯉꯥꯏꯇꯦꯕ ꯈꯔꯁꯨ ꯆꯠꯂ ꯊꯣꯛꯑꯒ ꯋꯥꯈꯜꯁꯦ ꯑꯗꯨꯝ ꯅꯨꯡꯉꯥꯏꯌꯦꯕ ꯑꯗꯨ ꯐꯤꯂꯝꯁꯨ ꯈ꯭ꯋꯥꯏꯗꯒꯤ ꯐꯖꯕ ꯑꯃꯗꯤ ꯈꯜꯂꯒ ꯌꯦꯡꯁꯤꯍꯦ ꯍꯟꯗꯛꯇꯤ ꯈꯪꯗꯦꯅꯦ ꯑꯙꯥꯔ ꯀꯥꯔꯠ ꯅꯨꯡ ꯀꯥꯞꯀꯅꯤ ꯍꯥꯏꯕ꯭ꯔꯥ ꯀꯩꯅꯣꯝ ꯍꯥꯏ ꯑꯗꯨ ꯌꯦꯡꯉꯨꯁꯦ ꯐꯖꯩ ꯑꯗꯨꯁꯨ ꯍꯥꯟꯅꯩꯗꯨꯗꯤꯀꯣ ꯑꯔꯤꯕꯅꯦꯕ ꯑꯗꯨꯏꯁꯨ ꯑꯁ ꯌꯥꯝ ꯐꯖꯩ ꯍꯥꯏꯌꯦ ꯑꯗꯨ ꯃꯤ ꯃꯌꯥꯝ ꯆꯠꯅꯩꯌꯦꯕꯀꯣ ꯑꯩꯈꯣꯏꯁꯨ ꯆꯠꯂꯨꯁꯦꯕ ꯑꯩꯈꯣꯏ ꯁꯨꯝ ꯏꯃꯨꯡꯗꯇ ꯁꯨꯝ ꯂꯩꯁꯟꯗꯅ ꯒ꯭ꯌꯥꯟ ꯊꯣꯛꯇ꯭ꯔꯦ ꯑꯗꯣ ꯅꯪ ꯊꯕꯛ ꯏꯪꯈꯥꯡ ꯆꯤꯟꯕ꯭ꯔꯣ ꯅꯪ ꯑꯣ ꯑꯗꯨꯗꯤ ꯎꯝ ꯀꯔꯤ ꯅꯨꯃꯤꯠꯇ ꯆꯠꯂꯨꯁꯦ ꯍꯥꯏꯔꯤꯅꯣ ꯍꯣꯏ ꯆꯠꯂꯨꯁꯦ ꯑꯗꯨ ꯑꯉꯥꯡꯁꯤꯡꯁꯨ ꯄꯨꯔꯛꯁꯦ ꯑꯩꯈꯣꯏ ꯐꯦꯃꯤꯂꯤ ꯑꯣꯏꯅꯅꯦ ꯄꯨꯟꯅ ꯑꯗꯨꯝ ꯌꯦꯡꯉꯨꯁꯦꯕ ꯌꯥꯕ꯭ꯔꯣ ꯑꯉꯥꯡ ꯅꯨꯄꯤ ꯄꯨꯔꯛꯄ ꯎꯝ ꯑꯣ ꯍꯣ ꯐꯔꯦ ꯑꯗꯨ ꯑꯗꯨꯗꯤ ꯁꯣꯏꯗꯅꯅꯦ ꯆꯠꯂꯁꯤ ꯑꯗꯨ ꯀꯣꯜ ꯂꯤꯛ ꯐꯤꯔꯣꯟ ꯀꯔꯤ ꯀꯔꯤ ꯈꯔꯁꯨ ꯍꯟꯊꯔꯛꯄ ꯀꯥꯟꯗ ꯂꯩꯁꯦ ꯅꯪꯒꯤꯗꯤ ꯀꯣꯜ ꯂꯤꯛ ꯂꯩꯕ꯭ꯔꯣ ꯑꯣ ꯑꯗꯨꯗꯤ ꯂꯩꯔꯨꯁꯤ ꯎꯝ ꯑꯣ ꯑꯩ ꯑꯩꯁꯦ ꯑꯉꯥꯡ ꯃꯈꯩ ꯄꯨꯔꯛꯛꯦ ꯈꯜꯂꯤꯃꯤ ꯏꯆꯥꯅꯨꯄꯤꯗꯨꯁꯨ ꯆꯠꯁꯤ ꯈꯣꯠꯁꯤ ꯑꯗꯨꯅꯤ ꯑꯗꯥꯅꯤ ꯇꯧꯅꯤ ꯑꯗꯨꯅ ꯁ꯭ꯀꯨꯟ ꯆꯠꯄꯅꯤꯅꯕ ꯑꯗꯨ ꯍꯦꯛ ꯁꯪꯗꯕ ꯑꯗꯨ ꯌꯦꯡꯁꯤ ꯅꯣꯡꯃꯥꯏꯖꯤꯡꯒꯨꯝꯕꯗ ꯌꯦꯡꯉꯁꯤ ꯎꯝ ꯑꯣ ꯑꯣ ꯑꯣ ꯑꯗꯨꯗꯤ ꯌꯦꯡꯉꯨꯁꯤ ꯑꯉꯥꯡꯁꯤꯡꯁꯤ ꯁ꯭ꯀꯨꯟ ꯀꯥꯕꯅꯤꯅ ꯑꯩꯈꯣꯏꯁꯦ ꯂꯩꯊꯣꯛꯐꯝ ꯈꯪꯗꯦꯕ ꯑꯉꯥꯡ ꯅꯣꯡꯃꯥꯏꯖꯤꯡ ꯁꯨꯇꯤ ꯑꯣꯏꯕ ꯅꯨꯃꯤꯠꯇꯅꯦ ꯅꯣꯡꯃꯗꯨꯝ ꯆꯠꯂꯨꯁꯤꯀꯣ ꯑ ꯑ ꯎꯝ ꯑꯗꯨꯗꯤ ꯀꯥꯎꯔꯅꯨꯀꯣ ꯅꯨꯃꯤꯠꯇꯨ ꯆꯥꯛ ꯏꯁꯤꯡ ꯀꯔꯤ ꯀꯔꯤ ꯊꯣꯡꯗꯅ ꯈꯣꯠꯇꯅ ꯈꯔ ꯉꯟꯇꯥ ꯂꯣꯏꯁꯜꯂꯣ ꯑꯗꯨꯒ ꯑꯗꯨꯝ ꯆꯠꯂꯁꯤ ꯑꯗꯨꯗꯤ ꯅꯪ ꯆꯥꯛ ꯏꯁꯤꯡꯗꯣ ꯂꯣꯏꯁꯜꯂꯣ ꯑꯗꯨꯗꯨꯒ ꯆꯠꯁꯦ ꯑꯗꯨꯗꯤ ꯐꯔꯦ ꯐꯔꯦ ꯄꯥꯎ ꯐꯥꯎꯅꯔꯃꯤꯅ ꯏꯕꯥꯟꯏ ꯊꯝꯃꯣ ꯊꯝꯃꯣ